ꯃꯅꯤꯄꯨꯔꯒꯤ ꯅꯥꯠꯀꯤ ꯆꯠꯅꯕꯤ ꯑꯃꯗꯤ ꯂꯣꯟ ꯑꯁꯤ ꯑꯇꯣꯞꯄꯅ ꯈꯪꯅꯕ ꯑꯃꯁꯨꯡ ꯎꯠꯅꯕꯒꯤ ꯄꯥꯝꯕꯩꯁꯤꯡ ꯑꯁꯤ ꯃꯅꯤꯄꯨꯔꯗ ꯑꯩꯈꯣꯏꯒꯤ ꯁꯉꯥꯏ ꯐꯦꯁꯇꯤꯕꯦꯜ ꯆꯍꯤ ꯈꯨꯗꯤꯡꯒꯤ ꯄꯥꯡꯊꯣꯛꯆꯩ ꯃꯁꯤꯗ ꯑꯩꯈꯣꯏꯒꯤ ꯅꯥꯠꯀꯤ ꯑꯣꯏꯕ ꯖꯒꯣꯏ ꯐꯤꯖꯦꯠ ꯆꯥꯛꯆ ꯀꯌꯥ ꯑꯃ ꯎꯠꯇꯨꯅ ꯃꯅꯤꯄꯨꯔꯗꯒꯤ ꯅꯠꯇꯅ ꯑꯩꯈꯣꯏꯒꯤ ꯃꯄꯥꯟ ꯂꯝꯗꯒꯤ ꯃꯤꯇꯣꯞ ꯃꯌꯥꯝ ꯑꯃꯁꯨ ꯂꯥꯛꯇꯨꯅ ꯁꯔꯨꯛ ꯌꯥꯔꯤ ꯑꯗꯨꯒ ꯑꯩꯈꯣꯏꯒꯤ ꯃꯅꯤ ꯃꯅꯤꯄꯨꯔꯒꯤ ꯂꯣꯟ ꯑꯃꯁꯨꯡ ꯑꯥꯔꯠ ꯑꯦꯟ ꯀꯜꯆꯔ ꯃꯌꯥꯝꯅ ꯈꯪꯍꯟꯕꯤꯔꯤ ꯑꯗꯨꯒ ꯑꯩꯈꯣꯏꯒꯤ ꯁꯤꯔꯣꯏ ꯐꯦꯁꯇꯤꯕꯦꯜ ꯎꯈ꯭ꯔꯨꯜꯗ ꯄꯥꯡꯊꯣꯛꯆꯩ ꯃꯁꯤꯗꯁꯨ ꯑꯩꯈꯣꯏ ꯏꯟꯗꯤꯌꯥꯗꯒꯤ ꯅꯠꯇꯅ ꯑꯇꯣꯞꯄ ꯀꯟꯇ꯭ꯔꯤꯗꯒꯤꯁꯨ ꯃꯌꯥꯝ ꯂꯥꯛꯇꯨꯅ ꯁꯔꯨꯛ ꯌꯥꯗꯅ ꯃꯖꯥꯝꯅ ꯍꯔꯥꯎ ꯀꯨꯝꯃꯩ ꯑꯗꯨ ꯌꯦꯡꯗꯨꯅ ꯑꯩꯈꯣꯏ ꯃꯅꯤꯄꯨꯔꯒꯤ ꯂꯣꯟ ꯈꯪꯕꯤꯔꯤ ꯑꯗꯨꯒ ꯑꯩꯈꯣꯏꯒꯤ ꯃꯅꯤꯄꯨꯔꯒꯤ ꯁꯨꯃꯥꯡ ꯂꯤꯂꯥ ꯑꯃꯁꯨꯡ ꯗ꯭ꯔꯃꯥꯁꯤꯡ ꯎꯠꯇꯨꯅ ꯃꯅꯤꯄꯨꯔꯒꯤ ꯁ꯭ꯇꯦꯠ ꯋꯥꯡꯃ ꯋꯥꯡꯃ ꯆꯠ ꯆꯠꯇꯨꯅ ꯑꯩꯈꯣꯏꯒꯤ ꯏꯟꯗꯤꯌꯥꯒꯤ ꯋꯥꯡꯃꯐꯧ ꯆꯠꯇꯨꯅ ꯑꯩꯈꯣꯏꯒꯤ ꯁꯨꯃꯥꯡ ꯂꯤꯂꯥ ꯑꯃꯁꯨꯡ ꯗ꯭ꯔꯃꯥ ꯑꯁꯤ ꯎꯠꯇꯨꯅ ꯃꯩꯇꯩꯂꯣꯟꯕꯨ ꯉꯥꯡꯗꯨꯅ ꯃꯌꯥꯝꯗ ꯁꯛꯇꯥꯛꯏ ꯑꯩꯈꯣꯏꯒꯤ ꯃꯅꯤꯄꯨꯔꯒꯤ ꯂꯣꯟ ꯑꯃꯁꯨꯡ ꯅꯥꯠꯀꯤ ꯑꯣꯏꯕ ꯆꯠꯅꯕꯤꯁꯤꯡꯕꯨ ꯎꯠꯄ ꯉꯝꯖꯔꯤ